ꯐꯦꯃꯤꯂꯤꯒ ꯑꯣꯏꯅ ꯆꯠꯃꯤꯟꯅꯅꯤꯡꯉꯤ ꯀꯔꯤꯒꯤꯅꯣ ꯍꯥꯏꯔꯒꯗꯤ ꯗꯦꯂꯤꯗ ꯏꯆꯟꯅꯨꯄꯤ ꯑꯃ ꯊꯕꯛ ꯇꯧꯔꯒ ꯂꯩꯈꯤꯕ ꯀꯨꯏꯔꯦ ꯃꯥꯁꯨ ꯃꯅꯤꯄꯨꯔꯗ ꯊꯣꯛꯂꯛꯇ꯭ꯔꯦ ꯃꯥꯒꯤ ꯊꯕꯛꯇꯨꯅ ꯃꯔꯝ ꯑꯣꯏꯔꯒ ꯑꯗꯨꯅ ꯏꯆꯥꯁꯤꯡꯅꯁꯨ ꯃꯥꯒꯤ ꯃꯅꯥꯛꯇ ꯃꯅꯦ ꯎꯅꯤꯡꯉꯤ ꯍꯥꯏꯕ ꯃꯕꯨꯡꯅꯁꯨ ꯆꯠꯅꯤꯡꯕ ꯑꯩꯅꯁꯨ ꯆꯠꯅꯤꯡꯕ ꯑꯗꯒꯤ ꯁꯃꯔ ꯕꯦꯀꯦꯁꯟꯁꯤꯗ ꯏꯆꯥꯈꯩ ꯄꯨꯔꯒ ꯑꯩꯒꯤ ꯐꯦꯃꯤꯂꯤꯒ ꯄꯨꯟꯅ ꯃꯅꯦꯒꯤ ꯃꯅꯥꯛꯇ ꯆꯠꯅꯤꯡꯉꯤ ꯃꯐꯝꯗꯨꯒꯤ ꯐꯖꯕ ꯑꯗꯒꯤꯗꯤ ꯃꯐꯝꯗꯨꯗ ꯀꯔꯤ ꯂꯩ ꯀꯗꯥꯏꯗ ꯀꯔꯤ ꯇꯧꯔꯤ ꯍꯥꯏꯕ ꯏꯆꯟꯅꯨꯄꯤꯗꯨꯅ ꯍꯤꯔꯝ ꯈꯨꯗꯤꯡꯃꯛꯇ ꯃꯐꯝꯗꯨꯗ ꯃꯥꯅ ꯂꯩꯔꯕꯅꯤꯅ ꯈꯪꯉꯤ ꯑꯗꯨꯅ ꯃꯥꯅ ꯒꯥꯏꯠ ꯇꯧꯔꯒ ꯃꯐꯝꯗꯨꯒꯤ ꯐꯖꯕ ꯇꯥꯖ ꯃꯍꯜ ꯂꯥꯜ ꯀꯤꯂꯥ ꯑꯗꯒꯤꯗꯤ ꯃꯅꯤꯄꯨꯔꯒ ꯈꯦꯠꯅꯔꯤꯕ ꯂꯝꯕꯤ ꯊꯣꯡ ꯃꯩ ꯏꯁꯤꯡ ꯑꯗꯨꯃꯥꯏꯅ ꯇꯧꯗꯅ ꯈꯦꯠꯅꯕ ꯃꯌꯥꯝ ꯑꯃ ꯏꯆꯟꯅꯨꯄꯤꯅ ꯇꯥꯛꯏ ꯏꯆꯟꯅꯨꯄꯤꯒꯤ ꯃꯃꯥꯟꯅꯕꯤ ꯑꯃ ꯂꯨꯍꯣꯡꯗꯧꯒꯤ ꯇꯧꯔꯝꯕꯗꯨꯗ ꯃꯅꯤꯄꯨꯔꯤ ꯂꯨꯍꯣꯡꯕꯒ ꯑꯩꯈꯣꯏ ꯃꯩꯇꯩꯒꯤ ꯂꯨꯍꯣꯡꯕꯒ ꯃꯈꯣꯏꯒꯤ ꯂꯨꯍꯣꯡꯕꯒ ꯑꯁꯨꯛꯀꯤ ꯃꯇꯤꯛ ꯈꯦꯠꯅꯕ ꯇꯥꯛꯂꯛꯏ ꯌꯦꯡꯉꯛꯏ ꯐꯖꯕ ꯍꯥꯏꯗꯤ ꯗꯦꯂꯤꯗ ꯆꯠꯅꯤꯡꯉꯤꯁꯤꯅ ꯑꯩꯈꯣꯏꯒꯤ ꯃꯐꯝꯗꯨꯗ ꯏꯆꯟꯅꯨꯄꯤꯁꯨ ꯂꯩꯈ꯭ꯔꯦ ꯑꯗꯒꯤꯗꯤ ꯑꯃꯨꯛ ꯑꯩꯒꯤ ꯑꯩꯈꯣꯏꯒꯤ ꯆꯥꯛ ꯑꯦꯟꯁꯥꯡꯁꯦ ꯑꯦꯟꯁꯥꯡ ꯅꯥꯄꯤꯃꯛꯇ ꯑꯣꯏ ꯇꯥꯔꯒꯁꯨ ꯗꯦꯂꯤꯗ ꯑꯌꯥꯝꯕ ꯂꯣꯏꯅ ꯐꯪꯉꯤ ꯑꯗꯨꯗꯨꯅ ꯆꯥꯕ ꯊꯛꯄꯒꯤ ꯄ꯭ꯔꯣꯕ꯭ꯂꯦꯝꯗꯤ ꯀꯩꯁꯨꯝꯇ ꯂꯩꯔꯛꯇꯦ ꯁꯤꯗ ꯑꯩꯈꯣꯏꯅ ꯃꯅꯤꯄꯨꯔꯗ ꯆꯥꯔꯤꯁꯒ ꯗꯦꯂꯤꯗ ꯆꯥꯔꯤꯁꯤꯒ ꯆꯞ ꯃꯥꯟꯅꯩ ꯑꯩꯅ ꯆꯥꯅꯤꯡꯉꯤ ꯍꯥꯏꯕ ꯄꯣꯠꯇꯨꯃ ꯑꯗꯨꯝ ꯏꯐꯪꯗ ꯐꯪꯉꯤ ꯑꯗꯒꯤ ꯇꯥꯖ ꯃꯍꯜꯒꯤ ꯐꯖꯕ ꯑꯗꯒꯤꯗꯤ ꯂꯥꯜ ꯀꯤꯂꯥꯒꯤ ꯐꯖꯕ ꯏꯆꯥꯁꯤꯡꯗ ꯌꯦꯡꯍꯜꯂꯛꯏ ꯏꯆꯥꯁꯤꯡꯅ ꯍꯌꯦꯡ ꯃꯁꯨꯡ ꯃꯃꯥꯟꯅꯕꯁꯤꯡꯒ ꯑꯃꯨꯛ ꯂꯥꯛꯄ ꯃꯇꯝꯗ ꯈꯪꯖꯍꯧꯅꯕ ꯑꯗꯒꯤꯗꯤ ꯆꯤꯟꯅ ꯍꯥꯏꯕꯁꯤꯒ ꯍꯦꯛ ꯃꯤꯠꯅ ꯎꯕꯁꯤꯒ ꯈꯦꯠꯅꯕ ꯈꯔ ꯂꯩꯕꯗꯨꯒꯤ ꯃꯈꯣꯏꯗ ꯅꯨꯡꯉꯥꯏꯕ ꯑꯃ ꯐꯥꯎꯋꯤ ꯑꯗꯒꯤ ꯂꯨꯍꯣꯡꯕ ꯃꯛꯇ ꯑꯣꯏ ꯇꯥꯔꯒꯁꯨ ꯈꯦꯠꯅꯕꯗꯣ ꯑꯁꯨꯛꯀꯤ ꯃꯇꯤꯛ ꯈꯦꯠꯅꯩ ꯌꯦꯡꯍꯜꯂꯛꯄꯁꯤꯡꯗꯨꯅ ꯑꯗꯒꯤ ꯗꯦꯂꯤꯗ ꯃꯩꯇꯩꯒꯤ ꯁꯪꯁꯊꯥꯟ ꯑꯃ ꯂꯩꯔꯝꯃꯤ ꯑꯗꯒꯤ ꯗꯦꯂꯤꯒꯤ ꯃꯩꯇꯩꯒꯤ ꯁꯪꯁꯊꯥꯟꯁꯤꯡꯗꯨꯒ ꯑꯩꯈꯣꯏꯒ ꯌꯥꯝ ꯅꯨꯡꯉꯥꯏꯅ ꯋꯥꯔꯤ ꯁꯥꯟꯅꯔꯛꯏ ꯐꯖꯅ ꯒꯥꯏꯠ ꯇꯧꯔꯛꯏ ꯃꯐꯝꯗꯨꯒꯤ ꯌꯦꯡꯕ ꯌꯥꯕ ꯃꯐꯝꯁꯤꯡ ꯑꯗꯨꯝ ꯌꯦꯡꯉꯛꯏ ꯌꯦꯡꯕ ꯌꯥꯕ ꯃꯐꯝꯁꯤꯡ ꯌꯦꯡꯍꯜꯂꯛꯏ ꯑꯗꯒꯤ ꯃꯣꯏꯅ ꯑꯩꯈꯣꯏꯕꯨꯗꯤ ꯃꯅꯤꯄꯨꯔꯗꯒꯤ ꯂꯥꯛꯄꯅꯤ ꯀꯥꯏꯅꯒ ꯑꯩꯈꯣꯏꯅ ꯃꯐꯝꯗꯨꯗ ꯃꯩꯇꯩ ꯃꯆꯥ ꯑꯃꯇ ꯎꯔꯔꯣꯏ ꯀꯥꯏꯅ ꯈꯜꯂꯨꯕ ꯑꯗꯨꯝ ꯎꯔꯛꯏ ꯊꯦꯡꯅꯔꯛꯏ ꯅꯨꯡꯉꯥꯏꯕ ꯐꯥꯎꯏ ꯑꯗꯒꯤ ꯀꯣꯏꯊꯣꯛꯎꯕ ꯃꯇꯝꯗ ꯌꯥꯝ ꯅꯨꯡꯉꯥꯏꯅ ꯃꯩꯇꯩ ꯃꯆꯥꯃꯁꯦꯟꯒ ꯊꯦꯡꯅꯔꯒ ꯌꯥꯝꯅ ꯅꯨꯡꯉꯥꯏꯅꯒ ꯋꯥꯔꯤ ꯁꯥꯔꯛꯄꯗꯣ ꯑꯣꯏ ꯌꯥꯝ ꯅꯨꯡꯉꯥꯏ ꯃꯐꯝꯗꯨꯗ ꯆꯠꯄꯗ ꯑꯁꯨꯛꯀꯤ ꯃꯇꯤꯛ ꯅꯨꯡꯉꯥꯏ ꯑꯗꯨꯗꯨꯅ ꯗꯦꯂꯤꯗ ꯆꯠꯅꯤꯡꯉꯤ